ꯍꯟꯗꯛ ꯑꯩꯅ ꯑꯣꯟꯂꯥꯏꯟꯗꯒꯤ ꯖꯦꯀꯦꯠ ꯑꯃ ꯂꯩꯔꯨꯏ ꯍꯥꯏꯔꯤꯕ ꯖꯦꯀꯦꯠꯁꯤꯒꯤ ꯀꯝꯄꯅꯤꯅ ꯄꯦꯄꯦ ꯖꯤꯟꯁ ꯑꯣꯏ ꯃꯥꯒꯤ ꯃꯆꯨꯅ ꯃꯦꯔꯨꯟ ꯃꯆꯨ ꯑꯣꯏ ꯍꯥꯏꯔꯤꯕ ꯖꯦꯛꯀꯦꯠꯁꯤ ꯋꯤꯟ ꯄ꯭ꯔꯨꯕꯁꯨ ꯑꯣꯏ ꯔꯦꯟ ꯄ꯭ꯔꯨꯕꯁꯨ ꯑꯣꯏ ꯍꯥꯏꯔꯤꯕ ꯖꯦꯛꯀꯦꯠ ꯑꯁꯤ ꯑꯩꯅ ꯃꯃꯥꯡꯗ ꯁꯤꯖꯤꯟꯅꯈ꯭ꯔꯤꯕ ꯁꯤꯖꯤꯟꯅꯈ꯭ꯔꯕ ꯃꯌꯥꯝꯗꯨꯗꯒꯤ ꯇꯣꯞ ꯇꯣꯞꯄ ꯑꯃ ꯑꯣꯏ ꯏꯁꯥꯗ ꯌꯥꯝ ꯅꯨꯡꯉꯥꯏꯕ ꯍꯥꯏꯕꯗꯨ ꯑꯣꯏ ꯍꯥꯏꯕꯗꯤ ꯅꯣꯡꯒ ꯇꯥꯕ ꯃꯇꯝꯗꯁꯨ ꯔꯦꯟ ꯄ꯭ꯔꯨꯕ ꯑꯣꯏꯕꯅꯤꯅ ꯏꯁꯥꯗ ꯆꯣꯠꯍꯟꯗ꯭ꯔꯦ ꯅꯥꯍꯟꯗ꯭ꯔꯦ ꯑꯗꯨꯒ ꯅꯤꯡꯊꯝꯗꯥꯗ ꯑꯣꯏꯔꯒꯅ ꯅꯨꯡꯁꯤꯠ ꯅꯨꯡꯁꯗꯒꯤ ꯂꯣꯏꯅ ꯉꯥꯛꯊꯣꯛꯑꯒ ꯑꯏꯪꯕꯗꯒꯤ ꯉꯥꯛꯊꯣꯛꯂꯒ ꯑꯩꯕꯨ ꯏꯪꯕꯗꯨ ꯐꯥꯎꯍꯟꯗꯦ ꯏꯁꯥꯗ ꯑꯗꯨꯒ ꯁꯝꯃꯔ ꯃꯇꯝꯗꯅ ꯑꯩ ꯅꯨꯡꯁꯥꯒꯤ ꯃꯩꯁꯥꯗꯒꯤ ꯉꯥꯛꯊꯣꯛꯄ ꯉꯝꯍꯜꯂꯤ ꯍꯥꯏꯔꯤꯕ ꯁꯤꯒꯤ ꯖꯦꯛꯀꯦꯠꯁꯤꯒꯤ ꯃꯥꯒꯤ ꯖꯤꯄꯔꯁꯦ ꯑꯩꯅ ꯁꯤꯖꯤꯟꯅꯕ ꯃꯇꯝꯗ ꯌꯥꯝꯅ ꯅꯨꯡꯉꯥꯏꯕ ꯍꯥꯏꯕꯗꯨ ꯑꯣꯏ ꯄꯟꯕ ꯈꯣꯠꯄ ꯑꯃꯠꯇ ꯂꯩꯍꯟꯗꯦ ꯑꯗꯨꯒ ꯃꯔꯨ ꯑꯣꯏꯅ ꯃꯥꯒꯤ ꯑꯩ ꯁꯤꯒꯤ ꯖꯦꯛꯀꯦꯠꯁꯤꯒꯤ ꯄꯣꯛꯀꯦꯠꯁꯦ ꯑꯩꯅ ꯌꯥꯝ ꯊꯥꯒꯠꯂꯤ ꯀꯩ ꯃꯔꯝꯒꯤꯅꯣ ꯍꯥꯏꯔꯒꯗꯤ ꯃꯥꯒꯤ ꯏꯟꯅꯔ ꯄꯣꯀꯦꯠꯁꯦ ꯑꯩꯅ ꯐꯣꯟ ꯑꯗꯨꯗꯒꯤ ꯃꯅꯤ ꯕꯦꯒ ꯃꯌꯥꯝ ꯍꯥꯞꯄ ꯃꯇꯝꯗ ꯌꯥꯝ ꯁꯦꯞꯇꯤ ꯑꯣꯏꯍꯜꯂꯦ ꯁꯤꯒꯤ ꯖꯦꯀꯦꯠꯁꯤ ꯌꯥꯝꯅ ꯐꯩ